ꯑꯉꯥꯡꯁꯤꯡꯅ ꯃꯍꯩ ꯃꯁꯤꯡ ꯇꯝꯕꯒꯤꯗꯃꯛꯇ ꯍꯣꯁꯇꯦꯜ ꯑꯩꯈꯣꯏꯒꯤ ꯕꯣꯔꯗꯤꯡꯗ ꯊꯝꯕꯒꯤ ꯀꯥꯟꯅꯕ ꯑꯁꯤ ꯀꯩꯅꯣ ꯍꯥꯏꯕ ꯃꯇꯝꯗ ꯑꯩꯈꯣꯏꯒꯤ ꯌꯨꯝꯗ ꯂꯩꯔꯒꯗꯤ ꯃꯍꯥꯛꯅ ꯑꯩꯈꯣꯏꯒꯤ ꯂꯥꯏꯔꯤꯛ ꯂꯥꯏꯁꯨꯁꯤ ꯐꯖꯅ ꯄꯥꯎ ꯍꯥꯏꯕꯗꯣ ꯌꯥꯗꯕ ꯑꯗꯒꯤ ꯃꯃꯥ ꯃꯄꯥꯅꯁꯨ ꯐꯖꯅ ꯌꯦꯡꯁꯤꯟꯕ ꯉꯝꯗꯕ ꯑꯗꯨꯒꯨꯝꯕ ꯀꯌꯥꯗꯣ ꯍꯣꯁꯇꯦꯜꯗ ꯂꯩꯕ ꯇꯥꯔꯒꯗꯤ ꯍꯥꯏꯔꯤꯕ ꯍꯣꯁꯇꯦꯜꯗ ꯂꯩꯔꯤꯕ ꯑꯩꯈꯣꯏꯒꯤ ꯕꯣꯔꯗꯤꯡꯗ ꯂꯩꯔꯤꯕ ꯑꯣꯖꯥꯁꯤꯡ ꯑꯗꯨꯅ ꯑꯩꯈꯣꯏꯒꯤ ꯆꯥꯛ ꯃꯇꯝꯆꯥꯅ ꯄꯤꯖꯩ ꯑꯗꯒꯤ ꯇꯨꯝꯕ ꯃꯇꯝ ꯆꯥꯅ ꯇꯨꯝꯍꯜꯂꯤ ꯂꯥꯏꯔꯤꯛ ꯄꯥꯕ ꯃꯇꯝꯗ ꯃꯇꯝꯆꯥꯅ ꯄꯥꯍꯟꯕꯤ ꯑꯗꯒꯤ ꯇꯦꯁ ꯇꯧꯗꯅ ꯑꯗꯨꯒꯨꯝꯕ ꯀꯌꯥ ꯑꯃꯗꯣ ꯃꯇꯝ ꯆꯥꯅ ꯆꯥꯅ ꯇꯧꯔꯛꯄꯅꯤꯅ ꯃꯍꯥꯛꯅ ꯇꯟꯕ ꯀꯌꯥ ꯂꯩꯕ ꯇꯥꯔꯒꯁꯨ ꯃꯍꯥꯛꯅ ꯄꯥꯅꯤꯡꯗꯕ ꯀꯌꯥ ꯂꯩꯕ ꯇꯥꯔꯒꯁꯨ ꯅꯝꯐꯨꯗ ꯅꯝꯐꯨꯗ ꯄꯥꯍꯜꯂꯛꯄꯅꯤꯅ ꯑꯗꯨꯒꯨꯝꯂꯕ ꯀꯥꯟꯅꯕ ꯀꯌꯥ ꯑꯃ ꯃꯈꯣꯏꯗ ꯐꯪꯉꯤ ꯎꯕ ꯐꯪꯉꯤ ꯃꯈꯣꯏꯒꯤ ꯑꯗꯠ ꯃꯈꯣꯏꯒꯤ ꯍꯩꯅꯗꯕ ꯇꯥꯔꯒꯁꯨ ꯑꯗꯨꯃꯥꯏꯅ ꯑꯩꯈꯣꯏꯒꯤ ꯐꯣꯔꯁ ꯑꯃꯒ ꯂꯣꯏꯅꯅ ꯇꯧꯔꯛꯄꯅꯤꯅ ꯎꯄꯥꯏ ꯂꯩꯇ꯭ꯔꯕꯅꯤꯅ ꯑꯉꯥꯡ ꯑꯁꯤꯁꯤꯡ ꯑꯗꯣ ꯁꯨꯡꯁꯣꯏ ꯁꯣꯏꯗꯅ ꯄꯥꯕ ꯍꯥꯏꯕꯗꯣ ꯑꯗꯨꯝ ꯑꯗꯨꯝ ꯅꯝꯐꯨꯗ ꯄꯥꯔꯦ ꯑꯗꯨꯒ ꯀꯔꯤ ꯃꯌꯥꯝꯁꯤꯡ ꯑꯗꯨꯒꯤ ꯃꯃꯥꯡꯗ ꯃꯣꯏꯅ ꯏꯀꯥꯏꯕꯗꯒꯤ ꯑꯩ ꯁ꯭ꯀꯨꯜꯗ ꯁꯤ ꯐꯥꯔꯛꯇꯕ ꯇꯥꯔꯒꯗꯤ ꯑꯩ ꯃꯌꯥꯝꯒꯤ ꯃꯃꯥꯡꯗ ꯏꯀꯥꯏꯀꯣ ꯍꯥꯏꯅ ꯈꯟꯕꯗꯒꯤ ꯃꯣꯏ ꯑꯗꯨꯝ ꯍꯣꯠꯅꯁꯨ ꯍꯣꯠꯅꯖꯔꯦ ꯑꯗꯨꯗ ꯂꯩꯕꯒꯤ ꯑꯁꯨꯛꯀꯤ ꯃꯇꯤꯛ ꯀꯥꯟꯅꯕ ꯍꯣꯁꯇꯦꯜ ꯑꯁꯤꯗ ꯂꯩꯕꯒꯤ ꯀꯥꯟꯅꯕ ꯑꯩꯈꯣꯏ ꯅ ꯐꯖꯅ ꯌꯦꯡꯁꯤꯜꯂꯨꯗꯕ ꯇꯥꯔꯒꯁꯨ ꯑꯣꯖꯥꯁꯤꯡꯅ ꯐꯖꯅ ꯌꯦꯡꯁꯤꯟꯕꯤꯔꯦ ꯍꯥꯏꯔꯒ ꯃꯈꯣꯏꯅ ꯐꯖꯅ ꯁꯤ ꯍꯣꯠꯅꯕꯤ ꯑꯗꯨꯒ ꯍꯣꯁꯇꯦꯜꯗ ꯂꯩꯕꯒꯤ ꯍꯣꯁꯇꯦꯜꯗ ꯂꯩꯕꯒꯤ ꯀꯥꯟꯅꯗꯕ ꯈꯔ ꯍꯥꯏꯌꯣ ꯍꯥꯏꯔꯒꯅꯦ ꯑꯩꯈꯣꯏꯒꯤ ꯁꯤꯅꯤ ꯑꯩꯈꯣꯏꯒꯤ ꯃꯃꯥ ꯃꯄꯥꯁꯤꯡ ꯑꯣꯏꯕꯁꯤꯡꯒ ꯂꯥꯞꯊꯣꯛꯅꯔꯛꯄ ꯑꯁꯤꯅ ꯃꯃꯥ ꯃꯄꯥꯒꯤ ꯈꯤꯇꯪ ꯅꯨꯡꯁꯤꯅꯕ ꯍꯥꯏꯕꯁꯤ ꯈꯖꯤꯛꯇꯪꯗꯤ ꯃꯃꯥꯗ ꯔꯦꯁꯄꯦꯛ ꯎꯠꯀꯗꯕ ꯑꯗꯒꯤ ꯇꯧꯒꯗꯕ ꯊꯧꯒꯜꯂꯣꯟ ꯚꯦꯕꯥꯔ ꯍꯥꯏꯒꯗꯕ ꯍꯥꯏꯔꯣꯏꯗꯕꯁꯤ ꯈꯤꯇꯪꯗꯤ ꯋꯥꯠꯄꯒꯨꯝ ꯊꯣꯛꯏ ꯑꯗꯨꯗꯨꯒ ꯃꯈꯣꯏꯒꯤ ꯃꯈꯣꯏꯒꯤ ꯂꯩꯔꯤꯕ ꯁꯣꯟꯒꯗꯕ ꯑꯩꯈꯣꯏꯒꯤ ꯙꯔꯃꯒꯤ ꯑꯣꯏꯕ ꯂꯥꯏꯅꯤꯡ ꯂꯥꯏꯁꯣꯟ ꯀꯌꯥ ꯇꯧꯒꯗꯕ ꯄꯣꯠꯇꯨ ꯑꯗꯨꯒꯨꯝꯕꯗꯨꯗ ꯈꯔ ꯃꯌꯦꯡ ꯇꯥꯔꯛꯏ ꯑꯗꯨꯒ ꯑꯃꯅ ꯀꯔꯤ ꯑꯗꯨꯒꯨꯝꯕ ꯑꯩꯈꯣꯏꯒꯤ ꯃꯃꯥ ꯃꯄꯥꯅ ꯎꯗꯕꯗ ꯃꯈꯣꯏꯅ ꯇꯧꯔꯣꯏꯗꯕ ꯀꯌꯥ ꯇꯧꯕꯗꯣ ꯑꯗꯨꯒꯨꯝꯕ ꯀꯌꯥ ꯍꯥꯏꯖꯤꯟꯕ ꯑꯩꯈꯣꯏꯒꯤ ꯁꯤ ꯂꯩꯒꯗꯕ ꯄꯣꯠꯇ ꯂꯩꯁꯤꯟꯈ꯭ꯔꯦ ꯇꯧꯁꯤꯟꯈ꯭ꯔꯦ ꯂꯩꯔꯣꯏꯗꯕ ꯄꯣꯠꯇꯅ ꯂꯩꯒꯅꯤ ꯍꯥꯏꯖꯤꯟꯕ ꯑꯗꯨꯒꯨꯝꯕ ꯀꯌꯥ ꯑꯃ ꯑꯗꯒꯤ ꯑꯩꯈꯣꯏꯒꯤ ꯍꯣꯁꯇꯦꯜꯗ ꯂꯩꯔꯒ ꯒꯦꯡ ꯈꯨꯠꯄꯨ ꯀꯌꯥ ꯁꯥꯕ ꯑꯗꯨꯒꯨꯝꯕ ꯀꯌꯥꯁꯨ ꯂꯩ ꯑꯗꯨꯗꯨꯒ ꯑꯁꯤꯒꯨꯝꯕ ꯀꯌꯥꯁꯦ ꯃꯈꯣꯏꯒꯤ ꯃꯥꯏꯀꯩꯗꯒꯤ ꯊꯦꯡꯅꯕ ꯐꯪꯉꯤ